ꯍꯂꯣ ꯑꯥ ꯁꯤ ꯑꯩꯈꯣꯏꯒꯤ ꯀꯥꯔꯄꯦꯟꯇꯔ ꯑꯣꯏꯕꯤꯔꯕ꯭ꯔꯣ ꯍꯣ ꯀꯩꯀꯩ ꯆꯟꯕꯗꯣ ꯑꯩꯁꯨ ꯑꯩꯈꯣꯏꯒꯤ ꯍꯥꯏꯗꯤ ꯀꯩꯅꯣꯒꯨꯝꯕ ꯕꯦꯠ ꯐꯖꯕ ꯗꯕꯜ ꯕꯦꯠ ꯂꯦꯗꯅꯀꯣ ꯑꯗꯨ ꯑꯃꯇꯪꯒ ꯄꯥꯝꯖꯩ ꯑꯗꯨꯒ ꯑꯩꯈꯣꯏꯒꯤ ꯅꯤꯝꯐꯨ ꯃꯉꯥꯗꯩ ꯍꯧꯋꯦꯕ ꯑꯣ ꯑꯗꯨ ꯌꯥꯝ ꯐꯖꯕꯗꯣ ꯑ ꯑꯩꯗꯤ ꯌꯥꯝ ꯐꯖꯕꯗꯣ ꯄꯥꯝꯃꯦꯕ ꯎꯝ ꯑꯣ ꯁꯤꯡꯒꯜꯅ ꯇꯔꯥꯃꯉꯥꯗꯒꯤ ꯍꯧꯑꯦꯕ ꯑꯣ ꯑꯥ ꯎꯝ ꯑꯣ ꯑꯗꯨꯅꯦ ꯑꯥ ꯍꯥꯏꯕꯤꯌꯨ ꯃꯐꯝꯗꯤ ꯀꯔꯤ ꯀꯔꯤ ꯂꯝꯅꯣ ꯀꯔꯤ ꯃꯐꯝꯅꯣ ꯑꯥ ꯑꯥ ꯀꯣꯡꯕꯒꯤ ꯑꯥ ꯑꯣ ꯑꯗꯨ ꯖꯒꯥ ꯀꯔꯝꯕꯅꯣ

ꯑꯥ ꯎꯝ ꯑꯥ ꯑꯥ ꯑꯥ ꯑꯥ ꯍꯥꯏꯕꯤꯔꯛꯑꯣ ꯑꯔꯩꯕꯒꯩ ꯑꯗꯨꯝ ꯎꯝ ꯑꯩꯅ ꯄꯥꯝꯕ ꯑꯗꯨꯝ ꯈꯟꯖꯔꯛꯀꯦꯕ ꯎꯝ ꯑꯥ ꯎꯝ ꯎꯝ

ꯑꯣ ꯑꯗꯨꯗꯤ ꯈꯔ ꯈꯔ ꯇꯥꯡꯉꯦ ꯑꯗꯨꯃꯥꯏꯅ ꯑꯣꯏꯔꯒꯗꯤ ꯍꯣꯏ ꯑꯗꯨ ꯑꯣꯏꯔꯒꯁꯨ ꯑꯩꯅ ꯍꯥꯟꯅ ꯍꯥꯏꯗꯤ ꯅꯣꯏꯒꯤꯗꯣ ꯑꯆꯟꯕ ꯂꯩꯇ꯭ꯔꯒꯁꯨꯀꯣ ꯑꯗꯨ ꯑꯗꯨꯏꯗꯣ ꯍꯣꯏ ꯍꯣꯏ ꯍꯣꯏ ꯑꯩꯈꯣꯏꯒꯤ ꯁꯦꯠꯅꯤꯅ ꯂꯨꯍꯣꯡꯕ ꯑꯃꯒꯤ ꯁꯦꯠꯅꯦꯕ ꯑꯩꯅ ꯂꯧꯗꯣꯏꯁꯦ ꯍꯥꯏꯗꯤ ꯎꯄꯨ ꯎꯄꯨꯗꯨꯃ ꯎꯄꯨ ꯑꯝꯕꯥꯔꯤꯗꯁꯨ ꯎꯄꯨ ꯑꯝꯕꯥꯔꯤꯗꯁꯨꯅꯦ ꯇꯔꯨꯛ ꯆꯟꯕꯗꯨ ꯑꯥ ꯑꯗꯨꯒ ꯇꯔꯨꯛ ꯆꯟꯕ ꯃꯃꯥꯏ ꯇꯔꯨꯛ ꯆꯟꯕꯗꯤ ꯂꯩꯕ꯭ꯔꯣ